ꯇꯥꯔꯕꯣ ꯌꯦ ꯉꯁꯤ ꯉꯁꯤꯗꯤ ꯉꯁꯤꯗꯤ ꯑꯩꯈꯣꯏ ꯂꯝꯒꯤ ꯑꯣꯏꯕ ꯍꯔꯥꯎ ꯀꯨꯝꯍꯩꯒꯤ ꯃꯔꯝꯗ ꯋꯥꯔꯤ ꯈꯔꯗꯪ ꯁꯥꯁꯤꯅꯦ ꯅꯪ ꯍꯥꯟꯅ ꯍꯧꯗꯣꯔꯛꯑꯣ ꯀꯔꯤ ꯀꯔꯤ ꯃꯇꯥꯡ ꯀꯔꯝ ꯀꯔꯝꯕ ꯅꯪꯅ ꯄꯥꯝꯖꯕ ꯑꯥ ꯀꯔꯤ ꯍꯥꯏꯗꯧꯔꯤꯅꯣ ꯆꯩꯔꯥ ꯁꯖꯤꯕꯨ ꯆꯩꯔꯥꯎꯕ ꯑꯗꯒꯤ ꯌꯥꯎꯁꯪ ꯊꯥꯕꯜ ꯆꯣꯡꯕ ꯍꯔꯥꯎ ꯀꯨꯝꯍꯩ ꯍꯥꯏꯁꯦ ꯅꯤꯡꯉꯣꯜ ꯆꯥꯛꯀꯧꯕ ꯑꯗꯒꯤ ꯑꯩꯈꯣꯏ ꯗꯨꯗꯗꯤ ꯑ ꯀ꯭ꯔꯤꯁꯅ ꯖꯟꯃꯒꯁꯤ ꯌꯥꯝ ꯀꯟꯅꯗꯤ ꯇꯧꯗ꯭ꯔꯦꯗ ꯑꯣ ꯑꯇꯩ ꯑꯇꯩ ꯀꯔꯤ ꯀꯔꯤ ꯗꯨꯔꯒꯥ ꯄꯨꯖꯥ ꯈꯔ ꯇꯧꯏ ꯑꯗꯨꯁꯨ ꯌꯝ ꯀꯟꯅ ꯀꯩꯅꯣꯗꯤ ꯅꯠꯇꯦ ꯃꯩꯇꯩꯒꯤ ꯆꯠꯅꯕꯤꯗ ꯍꯥꯏꯇꯥꯔꯦ ꯂꯥꯏ ꯍꯔꯥꯎꯕꯕꯨꯗꯤ ꯐꯖꯅ ꯑꯗꯨꯝ ꯇꯧꯏ ꯀꯔꯤꯒꯤ ꯄꯨꯖꯥ ꯑꯣ ꯍꯣꯏ ꯍꯣꯏ ꯍꯣꯏ ꯏꯃꯣꯏꯅꯨ ꯋꯥꯛꯆꯤꯡꯒꯤ ꯏꯃꯣꯏꯅꯨ ꯄꯨꯖꯥꯗ ꯑꯌꯥꯝꯕ ꯆꯠꯈꯔꯦ ꯗꯨꯔꯒꯥ ꯄꯨꯖꯥꯒꯁꯤꯅ ꯑꯩꯈꯣꯏ ꯁꯤꯗ ꯌꯥꯝ ꯀꯟꯅ ꯂꯨꯝꯅ ꯇꯧꯅꯗ꯭ꯔꯦ ꯏꯃꯣꯏꯅꯨ ꯄꯨꯖꯥꯁꯤ ꯃꯩꯇꯩꯒꯤ ꯄꯨꯖꯥꯗ ꯌꯥꯝꯅ ꯃꯃꯤꯡ ꯆꯠꯈꯠꯂꯛꯏ ꯍꯧꯖꯤꯛ ꯀꯥꯟꯁꯤ ꯑꯗꯣ ꯑꯗꯣꯝꯒꯤ ꯛꯩꯅꯣ ꯏꯃꯨꯡꯗ ꯏꯃꯣꯏꯅꯨ ꯄꯨꯖꯥꯁꯤ ꯀꯃꯥꯏꯅ ꯇꯧꯕꯤꯒꯦ ꯑꯣ ꯊꯥꯏꯅꯗꯤ ꯑꯩꯈꯣꯏꯅ ꯁꯨꯝ ꯈꯟꯕꯗ ꯀꯩꯅꯣ ꯇꯧꯗ꯭ꯔꯣ ꯉꯥ ꯑꯉꯧꯕ ꯉꯥꯗꯁꯨ ꯃꯈꯜꯁꯦ ꯑꯉꯧꯕ ꯑꯉꯧꯕ ꯂꯩꯔꯒ ꯐꯨꯡꯒꯥꯗ ꯊꯝꯃꯒ ꯉꯥ ꯑꯉꯧꯕꯗꯣ ꯍꯥꯟꯅ ꯂꯥꯏ ꯄꯨꯖꯥ ꯀꯠꯂꯅꯤ ꯏꯃꯣꯏꯅꯨ ꯏꯃꯥꯒꯤꯅꯤꯅ ꯑꯗꯒꯤꯗꯤ ꯑꯃꯨꯛ ꯑꯃꯨꯛ ꯉꯥꯗꯨ ꯀꯠꯄ ꯂꯣꯏꯔꯒ ꯑꯃꯨꯛ ꯁꯦꯝꯃꯅꯤ ꯑꯗꯨꯒ ꯁꯦꯝꯃꯒ ꯑꯃꯨꯛ ꯊꯣꯡꯉꯅꯤ ꯊꯣꯡ ꯂꯣꯏꯔꯕ ꯃꯇꯨꯡꯗ ꯑꯃꯨꯛꯁꯨ ꯑꯃꯨꯛ ꯂꯥꯏꯗ ꯑꯃꯨꯛ ꯀꯠꯂꯒ ꯏꯁꯣꯔꯒꯤ ꯃꯤꯡꯗ ꯍꯥꯏꯇꯥꯔꯦ ꯑꯩꯈꯣꯏꯅ ꯑꯃꯨꯛ ꯑꯗꯨꯒꯤ ꯄ꯭ꯔꯁꯥꯗꯤ ꯐꯪꯖꯕꯅꯤ ꯈꯜꯂꯒ ꯆꯥꯕ ꯑꯗꯨꯃꯥꯏꯅ ꯁꯨꯝ ꯇꯧꯕꯅꯦꯕ ꯏꯃꯣꯏꯅꯨꯒꯤ ꯇꯧꯔꯤꯁꯦ ꯑꯗꯣ ꯅꯣꯏ ꯑꯗꯨꯋꯥꯏꯗꯅ ꯀꯃꯥꯏ ꯇꯧꯕ ꯎꯝ ꯍꯣꯏ ꯏꯃꯣꯏꯅꯨ ꯄꯨꯖꯥ ꯇꯧꯕ ꯍꯥꯏꯁꯦ ꯑꯗꯨꯝ ꯈꯪꯅꯔꯤꯗꯨꯅꯤ ꯄꯨꯖꯥ ꯂꯥꯛꯑꯦ ꯄꯩꯁꯥ ꯌꯥꯝ ꯂꯥꯛꯑꯅꯤ ꯏꯃꯨꯡ ꯅꯨꯡꯉꯥꯏꯔꯅꯤ ꯑꯗꯨ ꯈꯟꯕꯒꯤ ꯑꯗꯨ ꯃꯌꯥꯝꯁꯤꯅ ꯍꯧꯖꯤꯛꯇꯤ ꯄꯨꯔꯥ ꯍꯔꯥꯎ ꯀꯨꯝꯍꯩꯒꯤ ꯃꯋꯣꯡꯗ ꯅꯨꯃꯤꯠꯇꯨꯃꯒꯤ ꯌꯦꯟꯁꯥꯡ ꯍꯥꯎꯔꯅꯤ ꯑꯗꯒꯤꯗꯤ ꯅꯨꯃꯤꯠꯇꯨꯒꯤ ꯅꯨꯡꯉꯥꯏ ꯏꯃꯨꯡ ꯌꯥꯏꯐ ꯅꯨꯉꯥꯏꯔꯅꯤ ꯍꯥꯏꯕꯒꯤ ꯍꯔꯥꯎꯕꯒꯤ ꯃꯑꯣꯡꯗ ꯑꯗꯩ ꯌꯦꯟꯁꯥꯡ ꯍꯥꯎꯅ ꯅꯨꯡꯉꯥꯏꯅ ꯅꯨꯃꯤꯠꯇꯨꯃꯒꯤꯗꯤ ꯍꯥꯎꯔꯅꯤ ꯁꯤꯗ ꯍꯧꯖꯤꯛꯇꯤ ꯆꯇꯅꯈ꯭ꯔꯦꯗꯅ ꯉꯥꯏꯈꯣꯅꯦ ꯉꯥꯏꯈꯣꯅꯦ ꯋꯥꯔꯤ ꯃꯈꯥ ꯈꯤꯇꯪꯒ ꯇꯥꯔꯤꯈꯣꯅꯦ ꯑꯇꯩ ꯑꯇꯩ ꯍꯔꯥꯎ ꯀꯨꯝꯍꯩ ꯈꯔꯒ ꯍꯥꯏꯕꯤꯔꯝꯃꯣ ꯎꯝ

ꯎꯝ ꯑꯥ ꯑꯩꯈꯣꯏ ꯑꯩꯈꯣꯏ ꯗꯨꯗꯕꯧ ꯈ꯭ꯔꯤꯁꯇꯦꯟꯒꯤ ꯀꯩꯅꯣꯒꯤ ꯆꯠꯅꯕꯤꯒꯗꯨ ꯇꯧꯗ꯭ꯔꯦꯀꯣ ꯑꯣ ꯐꯔꯦ ꯐꯔꯦ ꯐꯔꯦ ꯊꯝꯃꯁꯤ ꯌꯥꯔꯦ ꯌꯥꯔꯦ